ꯑꯩꯒꯤ ꯖꯒꯣꯏꯒꯤ ꯖꯔꯅꯤꯁꯤ ꯑꯩꯅ ꯄꯤꯁꯛ ꯄꯤꯛꯏꯉꯥꯏꯗꯒꯤ ꯑꯗꯨꯝ ꯍꯧꯔꯛꯑꯦ ꯍꯥꯏꯕ ꯇꯥꯔꯦ ꯑꯗꯣ ꯉꯁꯤꯗꯒꯤ ꯆꯍꯤ ꯇꯔꯥꯍꯨꯝꯗꯣꯏꯒꯤ ꯃꯃꯥꯡꯗꯒꯤ ꯑꯩ ꯑꯗꯨꯝ ꯖꯒꯣꯏꯒꯤ ꯂꯝꯁꯤꯗ ꯑꯗꯨꯝ ꯆꯪꯉꯛꯑꯦ ꯖꯒꯣꯏ ꯏꯁꯩꯁꯤ ꯌꯥꯝꯅ ꯄꯥꯝꯃꯛꯑꯦ ꯍꯥꯏꯕ ꯇꯥꯔꯦ

ꯀꯌꯥꯁꯨ ꯁꯄꯣꯔꯠ ꯂꯩꯇꯦ ꯍꯥꯏꯕ ꯇꯥꯔꯦ ꯑꯗꯨꯒ ꯍꯧꯖꯤꯛꯀꯤ ꯑꯣꯏꯅꯗꯤ ꯌꯥꯝꯅꯗꯤ ꯅꯨꯡꯉꯥꯏꯔꯦ ꯌꯥꯝꯅ ꯃꯌꯥꯝꯅꯁꯨ ꯈꯪꯕꯤꯕ ꯍꯥꯏꯕꯗꯨ ꯑꯣꯏꯔꯦ ꯑꯗꯨꯒ ꯃꯁꯤꯒꯤ ꯍꯤꯔꯝ ꯑꯁꯤ ꯃꯌꯥꯝꯅꯁꯨ ꯑꯗꯨꯝ ꯄꯥꯝꯅꯔꯦ ꯑꯗꯣ ꯏꯁꯇ꯭ꯔꯒꯜꯁꯀꯤ ꯑꯣꯏꯅꯗꯤ ꯌꯥꯝꯅ ꯍꯥꯏꯔꯨꯗ꯭ꯔꯒꯁꯨ ꯑꯗꯨꯝ ꯁꯄꯣꯔꯠꯁꯦ ꯂꯩꯇ ꯇꯥꯔꯒꯗꯤ ꯄ꯭ꯂꯦꯠꯐꯣꯔꯝ ꯐꯪꯗ ꯇꯥꯔꯒꯗꯤ ꯌꯥꯝꯅ ꯋꯥꯏ ꯑꯗꯣ ꯍꯨꯖꯤꯛꯀ ꯄꯥꯟꯅꯔꯨ ꯇꯥꯔꯒꯗꯤ ꯌꯥꯝꯅ ꯑꯍꯣꯡꯕ ꯑꯃꯗꯤ ꯂꯥꯛꯑꯦ ꯑꯗꯣ ꯋꯥꯕ ꯍꯥꯏꯕꯁꯤꯗꯤ ꯍꯧꯖꯤꯛꯁꯨ ꯑꯗꯨꯝ ꯋꯥꯈꯤꯅꯤ ꯑꯗꯩ ꯃꯇꯨꯡꯗꯁꯨ ꯑꯗꯨꯝ ꯋꯥꯔꯛꯀꯅꯤ ꯑꯗꯨꯕꯨ ꯑꯩꯈꯣꯏ ꯑꯗꯨꯝ ꯍꯣꯠꯅꯈꯤꯅꯤ ꯍꯥꯏꯅ ꯑꯗꯨꯝ